ꯅꯨꯉꯥꯏꯔꯤꯕꯣ ꯑꯣ ꯑꯩ ꯊꯣꯛꯂꯛꯑꯦ ꯑꯩ ꯌꯨꯝꯗ ꯊꯣꯛꯂꯛꯑꯦ ꯅꯪ ꯁꯔꯄ꯭ꯔꯥꯏꯖ ꯇꯧꯒꯦꯅ ꯑꯩ ꯅꯍꯥꯟ ꯊꯣꯛꯂꯛꯄꯅꯦ ꯑꯩ ꯅꯪꯑꯣꯟꯗ ꯁꯔꯄ꯭ꯔꯥꯏꯖ ꯇꯧꯒꯦꯅ ꯍꯥꯏꯔꯛꯇ꯭ꯔꯕ

ꯑꯣ ꯑꯩ ꯑꯗꯨ ꯍꯥꯏꯒꯦꯅꯅꯦ ꯅꯪꯑꯣꯟꯗ ꯐꯣꯟ ꯇꯧꯔꯛꯏꯁꯦ ꯑꯗꯣ ꯑꯩꯗꯤ ꯁꯤꯗ ꯀꯨꯏꯅ ꯂꯩꯔꯨꯗ꯭ꯔꯕꯅꯤꯅ ꯁ꯭ꯋꯥꯏꯒꯤꯁꯦ ꯀꯔꯤꯝ ꯈꯪꯗꯦ ꯑꯗꯣ ꯂꯥꯡꯒꯣꯜ ꯄꯤꯛꯅ ꯃꯐꯝ ꯑꯃꯈꯛ ꯂꯩꯃꯥꯜꯂꯦ ꯁꯤꯁꯦ ꯌꯥꯝ ꯐꯖꯩ ꯈꯣꯠꯂꯦꯅ ꯌꯥꯝ ꯍꯥꯏ ꯁꯤꯗ ꯆꯠꯂꯨꯁꯤꯗꯅ

ꯑꯩ ꯃꯊꯪ ꯊꯥꯗ ꯆꯪꯗꯣꯏꯅꯦ ꯑꯗꯨꯅ ꯍꯟꯗꯛꯀꯤ ꯊꯥꯁꯤꯗ ꯆꯠꯂꯨꯔꯁꯦ ꯗꯦꯠ ꯗꯦꯠꯇꯣ ꯀꯔꯝꯀꯥꯟꯗ ꯆꯠꯁꯤꯒꯦ ꯃꯟꯗꯦ ꯁꯟꯗꯦꯗ ꯑꯣꯏꯅ ꯆꯠꯁꯤꯔ ꯍꯟꯗꯛꯀꯤ ꯁꯟꯗꯦꯗꯗꯤ ꯂꯣꯏꯅꯃꯛ ꯁꯨꯇꯤ ꯂꯩꯅꯕꯅꯤꯅ ꯅꯠꯇ꯭ꯔ ꯑꯇꯩ ꯃꯇꯝꯗꯗꯤ ꯐꯥꯔꯛ ꯇꯥꯅꯅꯤꯕ ꯌꯥꯏꯌꯦ ꯑꯗꯣ ꯑꯧ ꯆꯠꯊꯣꯛꯇꯤꯑꯦ ꯑꯗꯨꯝ ꯂꯥꯛꯑꯣ ꯑꯩ ꯂꯩꯅꯤꯑꯦ ꯑꯥꯥꯎ ꯀꯣꯏꯊꯣꯔꯛꯑꯣ ꯑꯗꯣ ꯀꯣꯏꯊꯣꯔꯛꯄꯗ ꯂꯥꯡꯒꯣꯜ ꯄꯤꯛꯇ ꯆꯠꯄꯗꯣ ꯀꯔꯤ ꯀꯔꯤ ꯄꯩꯁꯥ ꯅꯨꯡꯁꯥꯗꯨꯁꯨ ꯑꯗꯨꯁꯨ ꯑꯗꯨꯃꯥꯏꯅ ꯈꯟꯅꯔꯁꯦ ꯆꯥꯕ ꯊꯛꯄ ꯀꯃꯥꯏꯅ ꯇꯧꯕ ꯈꯣꯠꯄꯗꯣ ꯍꯣꯏ ꯑꯗꯨꯃꯥꯏꯅ ꯇꯧꯔꯁꯤꯀꯣ ꯍꯣꯏ ꯍꯣꯏ ꯐꯔꯦ ꯐꯔꯦ